ꯑꯩꯈꯣꯏꯒꯤ ꯃꯐꯝ ꯁ꯭ꯋꯥꯏꯗ ꯃꯄꯨꯡ ꯑꯣꯏꯅ ꯃꯤꯁꯤꯡꯁꯤꯅ ꯄꯥꯏꯅꯔꯤꯕ ꯁꯤꯝ ꯁꯤꯡꯁꯤ ꯍꯥꯏꯔꯒꯗꯤ ꯖꯤꯑꯣ ꯑꯃꯁꯨꯡ ꯏꯌꯥꯔꯇꯦꯜ ꯑꯁꯤ ꯑꯣꯏꯔꯤ ꯃꯐꯝꯁꯤꯗ ꯑꯩꯈꯣꯏꯅ ꯍꯧꯖꯤꯛ ꯁꯤꯖꯤꯟꯅꯔꯤꯕ ꯃꯣꯕꯥꯏꯜꯒꯤ ꯗꯇꯥꯥ ꯍꯥꯏꯔꯒꯗꯤ ꯊ꯭ꯔꯤ ꯖꯤ ꯐꯣꯔ ꯖꯤꯅ ꯆꯤꯡꯕꯁꯤꯡ ꯁꯤꯖꯤꯟꯅꯔꯤ ꯃꯐꯝ ꯈꯔꯗꯗꯤ ꯐꯥꯏꯕ ꯖꯤ ꯁꯤꯖꯤꯟꯅꯕꯁꯨ ꯌꯥꯎꯔꯦ ꯑꯩꯈꯣꯏꯒꯤ ꯑꯁꯋꯥꯏꯗ ꯃꯄꯨꯡ ꯑꯣꯏꯅ ꯃꯣꯕꯥꯏꯟ ꯇꯤꯂꯤꯐꯣꯟ ꯅꯦꯠꯋꯥꯛ ꯑꯃꯁꯨꯡ ꯏꯟꯇꯔꯅꯦꯠꯀꯤ ꯁꯥꯔꯕꯤꯁ ꯇꯧꯔꯤꯕꯁꯤꯡꯑꯁꯤ ꯖꯤꯑꯣ ꯑꯃꯁꯨꯡ ꯏꯌꯥꯔꯇꯦꯜ ꯀꯝꯄꯅꯤꯅ ꯑꯣꯏꯔꯤ